ꯁꯣꯝꯁꯦ ꯅꯨꯡꯁꯤ ꯃꯥꯔꯀꯦꯠꯀꯤ ꯑꯣꯐꯤꯁ ꯅꯠꯇ꯭ꯔꯣ ꯑꯗꯨ ꯑꯩꯒꯤ ꯄꯣꯠ ꯑꯃ ꯀꯦꯟꯁꯦꯟ ꯇꯧꯈꯤꯕꯗꯨꯒꯤ ꯔꯤꯐꯟꯁꯦ ꯍꯧꯖꯤꯛꯐꯥꯎ ꯇꯧꯕꯤꯔꯛꯇꯕ ꯑꯗꯣ ꯑꯩ ꯁꯪꯒꯥꯏꯌꯨꯝꯐꯝꯗꯒꯤ ꯑꯕꯤꯗꯅꯦ ꯑꯗꯣ ꯌꯥꯔꯒꯗꯤ ꯔꯤꯐꯟꯗꯨ ꯈꯔ ꯊꯨꯅ ꯇꯧꯔꯛꯅꯕ ꯍꯣꯠꯅꯕꯤꯌꯣ ꯑꯗꯨꯒ ꯁꯣꯝꯗ ꯊꯥꯕꯤꯔꯛꯇꯕꯒꯤ ꯃꯔꯝꯁꯤ ꯀꯔꯤꯒꯨꯝꯕ ꯄ꯭ꯔꯣꯕ꯭ꯂꯦꯝ ꯂꯩꯕꯒꯤ ꯑꯣꯏꯕꯅꯣ ꯍꯥꯏꯗꯤ ꯇꯦꯛꯅꯤꯀꯦꯜ ꯏꯁꯨꯒꯨꯝꯕ ꯂꯩꯕ ꯖꯥꯠꯂꯥ ꯑꯗꯨꯒ ꯁꯔꯕꯔ ꯗꯥꯎꯟ ꯇꯧꯕꯒꯤ ꯑꯣꯏꯔꯤꯕ ꯖꯥꯠꯂꯥ ꯑꯗꯣ ꯅꯠꯇ꯭ꯔꯒ ꯀꯩ ꯀꯩ ꯑꯁꯣꯏꯕ ꯂꯩꯕꯒꯤꯅꯣ ꯑꯗꯨ ꯃꯌꯥꯝꯅ ꯑꯗꯨ ꯑꯝꯇ ꯌꯥꯅꯕ ꯑꯣꯐꯤꯁꯇꯒꯤ ꯍꯥꯏꯗꯤ ꯃꯔꯤ ꯂꯩꯅꯕ ꯑꯣꯊꯣꯔꯤꯇꯤꯁꯤꯡꯗꯒꯤ ꯑꯩꯒꯤ ꯄꯩꯁꯥꯗꯣ ꯍꯜꯂꯛꯅꯕ ꯇꯧꯕꯤꯌꯣ